ꯑꯥ ꯀꯛꯆꯤꯡꯗꯒꯤꯅꯤ ꯐꯧ ꯕꯣꯔꯥ ꯀꯌꯥꯃꯨꯛ ꯂꯧꯒꯗꯕꯅꯣ ꯂꯩꯒꯅꯤꯌꯦ ꯐꯧꯗꯤ ꯀ꯭ꯋꯥꯂꯤꯇꯤ ꯍꯥꯏꯔꯒꯗꯤ ꯌꯥꯝ ꯐꯔꯦ ꯊꯣꯏꯕꯤ ꯐꯧꯅꯤ ꯑꯇꯣꯄꯄ ꯂꯩꯒꯅꯤ ꯑꯗꯨꯝ ꯑꯇꯣꯞꯄ ꯑꯩꯈꯣꯏ ꯁ꯭ꯋꯥꯏꯗꯁꯨ ꯂꯩꯅꯒꯅꯤ ꯊꯣꯏꯕꯤ ꯐꯧ ꯂꯩꯔꯦ ꯑꯗꯒꯤ ꯑꯩꯈꯣꯏꯒꯤ ꯇꯣꯝꯕꯨꯡ ꯍꯥꯏꯇꯔꯦꯅꯦꯀꯣ ꯑꯗꯨꯝꯕꯁꯨ ꯂꯩꯒꯅꯤ ꯑꯗꯨꯝ ꯃꯍꯥꯝꯗꯤ ꯑꯃ ꯐꯥꯎ ꯌꯥꯎꯔꯔꯣꯏ ꯑꯗꯨꯝ ꯏꯁꯥ ꯎꯔ ꯑꯗꯨꯝ ꯈꯪꯒꯅꯤ ꯑꯐꯕꯅꯤ ꯑꯩꯈꯣꯏ ꯁ꯭ꯋꯥꯏꯁꯤꯗꯤ ꯂꯣꯏꯅ ꯑꯗꯨꯒꯨꯝꯕꯗꯤ ꯊꯣꯏꯗꯣꯛꯅ ꯁꯤꯖꯤꯟꯅꯗ꯭ꯔꯦ ꯑꯩꯈꯣꯏꯒꯤ ꯌꯦꯟꯊꯤꯒꯨꯝꯕ ꯁꯟꯊꯤꯒꯨꯝꯕ ꯃꯣꯟꯗ ꯍꯧꯖꯤꯛꯁꯦ ꯂꯤꯁꯤꯡ ꯑꯃꯒ ꯆꯥꯍꯨꯝꯗꯒꯤꯅ ꯆꯥꯝꯃꯉꯥ ꯐꯥꯎꯕꯗ ꯑꯗꯨꯝ ꯆꯠꯅꯩꯌꯦ ꯑꯗꯨ ꯁ꯭ꯋꯥꯏꯗ ꯂꯤꯁꯤꯡ ꯑꯃ ꯆꯥꯍꯨꯝꯗꯩꯗꯤ ꯇꯥꯗꯅ ꯌꯣꯟꯅꯔꯦ ꯊꯤꯟꯕꯤꯔꯛꯄꯁꯦ ꯏꯁꯥꯅ ꯒꯥꯔꯤ ꯑꯩꯈꯣꯏꯁꯨ ꯑꯩꯈꯣꯏ ꯁꯣꯝꯗꯒꯤ ꯒꯥꯔꯤ ꯄꯨꯊꯣꯛꯑꯣ ꯍꯥꯏꯔꯒꯗꯤ ꯄꯩꯁꯥꯗꯣ ꯈꯔ ꯆꯥꯎꯔꯛꯂꯅꯤ ꯍꯥꯏꯇꯔꯦ ꯈꯔ ꯂꯥꯞꯄꯅꯤꯅ

ꯑꯥ ꯐꯥꯏꯅꯦꯜ ꯑꯣꯏꯅ ꯊꯣꯏꯕꯤ ꯐꯧꯗꯣ ꯑꯃ ꯆꯥꯍꯨꯝ ꯁꯤꯗꯩꯗꯤ ꯑꯩꯈꯣꯏ ꯇꯥꯕꯗꯤ ꯉꯝꯂꯔꯣꯏ ꯍꯣꯏ ꯍꯣꯏ ꯐꯔꯦ ꯐꯔꯦ ꯑꯗꯨꯗꯤ ꯑꯩꯈꯣꯏ ꯂꯥꯛꯀꯗꯕ ꯅꯨꯃꯤꯠꯇꯣ ꯂꯥꯛꯀꯗꯕ ꯅꯨꯃꯤꯠꯇꯨꯗ ꯑꯗꯨꯝ ꯄꯥꯎ ꯍꯥꯏꯕꯤꯔꯛꯑꯣ ꯍꯣꯏ ꯍꯣꯏ ꯊꯤꯜꯂꯛꯄꯗꯨ ꯍꯣꯏ ꯍꯣꯏ ꯊꯤꯟꯖꯔꯛꯂꯒꯦ ꯊꯤꯟꯖꯔꯛꯂꯒꯦ